ꯑꯩ ꯁꯣꯝ ꯁꯥꯕꯥꯁ ꯑꯣꯏꯗꯣꯏ ꯅꯠꯇ꯭ꯔꯣ ꯑꯣ ꯑꯩ ꯃꯩ ꯁꯦꯝꯕꯒꯤ ꯍꯥꯏꯅꯒꯤꯕꯗꯣ ꯑꯗꯨ ꯃꯩ ꯁꯦꯝꯕꯁꯦ ꯑꯩꯅ ꯀꯩ ꯀꯩ ꯆꯪꯒꯅꯤ ꯀꯔꯤꯀꯔꯤ ꯅꯠꯇꯦ ꯅꯠꯇꯦ ꯋꯥꯌꯥꯔꯗꯨꯁꯨ ꯇꯠꯂꯦ ꯋꯥꯌꯥꯔꯗꯨꯁꯨ ꯇꯠꯂꯦ ꯑꯗꯨꯒ ꯋꯥꯌꯥꯔꯗꯨꯁꯨ ꯇꯠꯂꯦ ꯑꯗꯨꯒ ꯐꯤꯌꯨꯁꯇꯨꯁꯨ ꯆꯥꯛꯈ꯭ꯔꯦ ꯑꯗꯨꯃꯥꯏ ꯇꯧꯏ ꯑꯥ ꯑꯩꯈꯣꯏ ꯑꯁ꯭ꯋꯥꯏꯗ ꯑꯉꯥꯡ ꯈꯔ ꯑꯩꯅ ꯑꯍꯥꯟꯕ ꯌꯨꯝ ꯁꯥꯕꯒꯤꯗꯨꯗ ꯑꯉꯥꯡꯗꯨꯗ ꯀꯩꯗꯧꯕꯅꯦꯕ ꯑꯉꯥꯡꯗ ꯍꯥꯞꯍꯟꯕꯅꯦꯕ ꯑꯗꯣ ꯑꯗꯨꯗꯒꯤ ꯕꯦꯔꯥ ꯀꯥꯈꯤꯕ ꯍꯥꯏꯇꯥꯔꯦ ꯋꯥꯌꯥꯔ ꯄꯨꯝꯇꯠ ꯇꯠꯂꯦꯕ ꯃꯔꯛꯀꯤ ꯃꯔꯛꯇꯅꯦꯕ ꯑꯗꯨ ꯀꯃꯥꯏꯅ ꯋꯥꯜꯁꯤ ꯈꯔ ꯊꯨꯒꯥꯏꯔꯒ ꯇꯧꯗ꯭ꯔꯗꯤ ꯌꯥꯔꯣꯏ ꯑꯩꯅ ꯑꯩꯉꯣꯟꯗꯗꯤ ꯂꯩꯇ꯭ꯔꯤ ꯑꯩꯅ ꯂꯧꯔꯒ ꯊꯃꯝꯃꯣ ꯍꯥꯏꯕ꯭ꯔꯥ ꯅꯠꯇ꯭ꯔꯒ ꯅꯪꯅ ꯑꯗꯨꯝ ꯂꯩꯔꯛꯑꯒꯦ ꯍꯥꯏꯕ꯭ꯔꯥ

ꯑꯗꯨ ꯄꯩꯁꯥ ꯀꯌꯥꯅꯣ ꯀꯃꯥꯏ ꯇꯧꯕꯅꯣ ꯀꯌꯥ ꯆꯪꯒꯗꯕꯅꯣꯁꯨ ꯈꯔ ꯍꯥꯏꯕꯤꯔꯛꯑꯣ ꯑꯩꯗꯤ ꯍꯥꯏꯕꯤꯔꯀꯑꯣꯅꯦ ꯆꯪꯒꯗꯕꯁꯤꯡꯗꯨꯁꯨ ꯍꯥꯏꯕꯤꯔꯛꯑꯣ ꯑꯗꯨꯅ

ꯑꯗꯒꯤ ꯑꯃ ꯇꯣꯏꯂꯦꯠ ꯃꯃꯥꯡꯒꯤ ꯑꯩꯈꯣꯏꯒꯤ ꯇꯣꯏꯂꯦꯠ ꯃꯃꯥꯡꯒꯤꯗ ꯑꯩꯈꯣꯏꯒꯤ ꯑꯦꯂꯦꯛꯇ꯭ꯔꯤꯛꯀꯤ ꯑꯩꯈꯣꯏ ꯍꯤꯇꯔ ꯑꯃ ꯊꯝꯖꯕꯅꯦꯕ ꯑꯗꯨꯁꯨ ꯅꯍꯥꯟ ꯄꯣꯛꯈꯥꯏꯔꯛꯇꯅ ꯉꯔꯥꯡ ꯑꯃ ꯆꯥꯏꯈ꯭ꯔꯕꯅꯤ ꯑꯗꯨ ꯍꯣꯏ ꯀꯔꯤꯁꯨ ꯀꯥꯏꯗꯦ ꯑꯗꯨ ꯃꯩ ꯁꯦꯝꯕꯁꯦ ꯌꯥꯝ ꯂꯨꯏꯌꯦꯕ ꯑꯩꯅ ꯃꯤ ꯑꯃ ꯀꯧꯒꯦ ꯇꯧꯕꯅꯦꯕ ꯑꯗꯨ ꯁꯥꯕꯥꯁ ꯍꯥꯏꯅ ꯑꯃ ꯑꯐꯥꯎꯕ ꯑꯃ ꯂꯩ ꯍꯥꯏꯌꯦꯕ ꯑꯗꯨ ꯑꯣꯏꯅ ꯃꯩ ꯁꯦꯝꯕꯒꯤ ꯑꯗꯨꯝ ꯇꯥꯔꯦ ꯑꯩ ꯇꯥꯔꯦ ꯑꯗꯨꯅꯕꯨ ꯀꯧꯖꯔꯛꯏꯃꯤ ꯁꯣꯝꯗꯤ ꯀꯥꯏꯗꯒꯤ ꯑꯣꯏꯕꯤꯗꯣꯏꯅꯣ ꯅꯪ ꯎꯝ ꯑꯩꯒꯤ ꯂꯣꯀꯦꯁꯟ ꯀꯔꯤ ꯀꯔꯤꯗꯤ ꯈꯪꯂꯗ꯭ꯔꯣ ꯑꯗꯨ ꯅꯠꯇ꯭ꯔꯒ ꯊꯥꯔꯛꯑꯣꯔꯥ ꯑꯩꯈꯣꯏꯒꯤ ꯑꯁꯣꯝ ꯑꯩꯈꯣꯏꯒꯤ ꯏꯝꯐꯥꯜ ꯕꯥꯖꯥꯔꯗꯨ ꯈꯪꯕ ꯅꯠꯇ꯭ꯔꯣ ꯑꯗꯒꯤ ꯁꯨꯝ ꯆꯠꯂꯒ ꯑꯩꯈꯣꯏ ꯔꯤꯝꯁ ꯑꯅꯥ ꯍꯣꯁꯄꯤꯇꯥꯜ ꯑꯃ ꯂꯩꯕꯗꯣ ꯑꯗꯨꯒꯤ ꯃꯅꯤꯡꯗ ꯃꯅꯤꯡꯗ ꯈ꯭ꯋꯥꯏꯗꯒꯤ ꯋꯥꯡꯕ ꯕꯤꯜꯗꯤꯡ ꯑꯃ ꯂꯩꯕꯅꯦꯕ ꯑꯗꯨꯒꯤ ꯃꯈꯥꯗ ꯈ꯭ꯋꯥꯏꯗꯒꯤ ꯅꯦꯝꯕ ꯕꯤꯜꯗꯤꯡ ꯑꯃ ꯂꯩꯕꯅꯦꯕ ꯑꯗꯨꯗꯅꯦꯕ ꯈ꯭ꯋꯥꯏ ꯋꯥꯡꯕ ꯑꯍꯥꯟꯕ ꯋꯥꯡꯕ ꯑꯗꯨꯗ ꯑꯗꯨꯝ ꯍꯪꯉꯣ ꯑꯗꯨꯒ ꯊꯪꯅꯕ ꯈ꯭ꯋꯥꯏ ꯑꯅꯦꯝꯕꯗꯨ ꯍꯥꯏꯅ ꯑꯗꯨꯝ ꯍꯥꯏꯌꯣꯕ

ꯑꯗꯨꯝ ꯑꯗꯨꯗꯤ ꯔꯤꯝꯁꯇꯨꯕꯨ ꯌꯧꯔꯛꯑꯗꯤ ꯑꯩ ꯑꯗꯨꯝ ꯊꯣꯛꯑꯁꯨ ꯊꯣꯛꯂꯛꯑꯒꯦ ꯔꯤꯝꯁꯇꯨꯕꯨ ꯌꯧꯔꯛꯑꯗꯤ ꯊꯣꯛꯑꯁꯨ ꯊꯣꯛꯂꯛꯑꯒꯦ ꯑꯩ ꯑꯗꯨꯝ ꯑꯩꯒ ꯍꯧꯖꯤꯛ ꯃꯩ ꯃꯨꯠꯂꯒ ꯂꯩꯕꯅꯤꯅꯀꯣ ꯑꯗꯨꯝ ꯂꯥꯛꯑꯣ ꯀꯔꯤꯁꯨ ꯀꯥꯏꯗꯦ ꯌꯥꯏꯌꯦ ꯑꯦꯅꯤ ꯇꯥꯏꯝ ꯌꯥꯏꯌꯦ ꯑꯩꯁꯨ ꯊꯕꯛ ꯆꯠꯊꯣꯛꯇ꯭ꯔꯦꯕ ꯍꯟꯗꯛꯇꯤ ꯄꯦꯟꯁꯤꯜ ꯆꯠꯂꯃꯤꯅ ꯀꯩꯗꯧꯅꯤ ꯑꯁ ꯑꯍꯤꯡꯗꯤ ꯅꯨꯡꯉꯥꯏꯔꯣꯏꯌꯦ ꯍꯌꯦꯡ ꯅꯣꯡꯉꯥꯜꯂꯒ ꯑꯗꯨꯝ ꯂꯥꯛꯑꯝꯃꯣ ꯆꯥꯛ ꯑꯔꯦꯝꯕ ꯈꯔ ꯑꯗꯨꯝ ꯄꯤꯖꯔꯒ ꯑꯗꯨꯝ ꯌꯥꯅꯤꯅꯦ ꯍꯣꯏ ꯍꯣꯏ ꯍꯣꯏ ꯃꯩꯁꯤ ꯌꯥꯗꯕꯁꯤ ꯅꯨꯃꯤꯠ ꯃꯔꯤꯅꯤꯃꯨꯛ ꯁꯨꯖꯔꯦꯕ ꯌꯥꯔꯣꯏ ꯑꯗꯨꯅꯅꯦ ꯑꯩꯅ ꯁꯣꯝꯗ ꯍꯥꯏꯖꯔꯛꯏꯁꯦ ꯑꯗꯨ ꯂꯥꯛꯄꯤꯔꯣ ꯑꯗꯨꯗꯤ ꯍꯣꯏ ꯐꯔꯦ ꯐꯔꯦ ꯑꯗꯨꯗꯤ ꯊꯝꯖꯔꯒꯦꯀꯣ ꯄꯨꯡ ꯅꯨꯡꯊꯤꯜꯒꯤ ꯄꯨꯡ ꯑꯅꯤ ꯇꯥꯕ ꯑꯗꯨꯋꯥꯏꯗ ꯑꯗꯨꯝ ꯂꯥꯛꯄꯤꯔꯣꯅꯦ ꯍꯣꯏ ꯍꯣꯏ ꯍꯣꯏ ꯐꯔꯦ ꯐꯔꯦ ꯑꯗꯨꯗꯤ ꯊꯝꯖꯔꯒꯦ